ꯑꯩꯈꯣꯏ ꯃꯅꯤꯄꯨꯔꯗꯁꯦ ꯃꯅꯤꯄꯨꯔꯤꯁꯦ ꯌꯥꯝ ꯗꯔꯀꯥꯔ ꯇꯥꯏ ꯑꯩꯈꯣꯏꯒꯤ ꯏꯖꯨꯀꯦꯁꯟꯒꯤ ꯁꯥꯏꯠꯇꯁꯨ ꯑꯣꯖꯥꯈꯣꯏꯅ ꯃꯅꯤꯄꯨꯔꯗꯒꯤ ꯇꯥꯛꯄꯤꯕꯁꯦ ꯑꯩꯈꯣꯏ ꯏꯁꯇꯨꯗꯦꯟꯈꯣꯏꯅꯁꯨ ꯐꯠ ꯐꯠ ꯚꯥꯞ ꯇꯥꯕ ꯉꯝꯃꯦ ꯒ꯭ꯌꯥꯟ ꯇꯥꯕ ꯉꯝꯃꯦ ꯑꯗꯨꯒꯤ ꯑꯩꯈꯣꯏꯒꯤ ꯃꯅꯤꯄꯨꯔꯤꯒꯤꯁꯦ ꯑꯩꯈꯣꯏꯒꯤ ꯏꯖꯨꯀꯦꯁꯟ ꯁꯤꯁꯇꯦꯝ ꯑꯁꯦ ꯐꯖꯕ ꯔꯣꯜ ꯑꯃꯁꯦ ꯇꯧꯋꯦ ꯍꯥꯏꯕꯗꯨ ꯍꯥꯏꯅꯤꯡꯉꯦ